ꯃꯤꯑꯣꯏꯕ ꯑꯃꯒꯤ ꯄꯨꯟꯁꯤꯗ ꯍꯤꯡꯂꯤꯉꯩ ꯃꯇꯝ ꯑꯁꯤꯗ ꯑꯩꯈꯣꯏꯒꯤ ꯄꯨꯟꯁꯤꯁꯤꯗ ꯍꯤꯡꯂꯤꯉꯩ ꯃꯇꯝꯗꯨꯗ ꯀꯔꯤ ꯁꯥꯟꯅ ꯈꯣꯠꯅꯕ ꯆꯦꯟ ꯆꯣꯡꯕ ꯍꯥꯏꯕꯁꯤ ꯁꯤꯁꯨ ꯌꯥꯝꯅ ꯃꯔꯨꯑꯣꯏꯕ ꯄꯣꯠꯁꯛ ꯑꯃꯅꯤ ꯑꯗꯨ ꯑꯩꯈꯣꯏꯒꯤ ꯄꯨꯟꯁꯤꯁꯤ ꯁꯨꯝ ꯂꯥꯏꯔꯤꯛ ꯈꯛ ꯄꯥꯎ ꯂꯥꯏꯔꯤꯛ ꯈꯛ ꯌꯦꯡꯉꯨ ꯍꯥꯏꯕ ꯇꯥꯔꯗꯤ ꯑꯔꯥꯟꯕ ꯄꯣꯠꯁꯛ ꯑꯃ ꯑꯣꯏꯒꯅꯤ ꯑꯗꯨꯅ ꯁꯥꯟꯅꯕ ꯍꯥꯏꯕ ꯑꯁꯤꯅꯅꯦ ꯑꯩꯈꯣꯏꯒꯤ ꯑꯩꯈꯣꯏꯒꯤ ꯋꯥꯈꯜ ꯂꯧꯁꯤꯡ ꯕ꯭ꯔꯦꯟ ꯑꯁꯤ ꯂꯣꯏꯅ ꯁꯥꯞ ꯑꯣꯏꯍꯜꯂꯦꯕ ꯌꯥꯝꯅ ꯁꯦꯡꯍꯜꯂꯦꯕ ꯑꯩ ꯀꯨꯆꯨ ꯂꯪꯊꯣꯛꯍꯜꯂꯤ ꯑꯩ ꯋꯥꯈꯜ ꯅꯨꯡꯉꯥꯏꯕ ꯇꯥꯔꯒꯗꯤ ꯋꯥꯈꯜ ꯅꯨꯡꯉꯥꯏꯇꯕ ꯇꯥꯔꯒꯗꯤ ꯂꯣꯏꯅꯃꯛ ꯑꯩꯉꯣꯟꯗ ꯂꯥꯏꯔꯤꯛ ꯄꯥꯕ ꯇꯥꯔꯁꯨ ꯂꯥꯏꯔꯤꯛꯇꯨ ꯐꯥꯕ ꯉꯝꯃꯣꯏ ꯑꯗꯒꯤ ꯕꯣꯔꯤꯡ ꯆꯨꯁꯤꯟꯒꯅꯤ ꯋꯥꯈꯜ ꯅꯨꯡꯉꯥꯏꯇꯕ ꯃꯌꯥꯝ ꯄꯣꯛꯀꯅꯦꯕ ꯉꯥꯛꯇꯪ ꯑꯃ ꯐ꯭ꯔꯦꯁ ꯇꯧꯊꯣꯛꯎꯕ ꯁꯥꯟꯅꯔꯨꯕ ꯆꯦꯟ ꯆꯣꯡꯊꯣꯛꯎꯕꯁꯤꯅ ꯀꯔꯤ ꯑꯩꯉꯣꯟꯗ ꯌꯥꯝ ꯅꯨꯡꯉꯥꯏꯕ ꯃꯌꯥꯝ ꯑꯃ ꯄꯤꯈ꯭ꯔꯦ ꯁꯤꯅꯤꯅ ꯁꯥꯟꯅꯕꯁꯤ ꯍꯥꯏꯗꯤ ꯁꯥꯟꯅꯕ ꯃꯈꯜ ꯃꯌꯥꯝ ꯂꯩꯈ꯭ꯔꯦ ꯅꯠꯇ꯭ꯔꯅꯦ ꯑꯩꯈꯣꯏꯒꯤ ꯑꯩ ꯑꯩꯒꯤ ꯑꯄꯥꯝꯕ ꯁꯥꯟꯅꯕ ꯇꯥꯔꯦ ꯐꯨꯠꯕꯣꯜ ꯑꯣꯏꯔꯣ ꯀ꯭ꯔꯤꯛꯀꯦꯠ ꯑꯣꯏꯔꯣ ꯍꯣꯛꯀꯤ ꯑꯣꯏꯔꯣ ꯈꯣꯡꯖꯣꯡꯕꯤ ꯑꯣꯏꯔꯣ ꯀꯣꯟꯇꯥꯕꯤ ꯑꯣꯏꯔꯣ ꯂꯩꯔꯤꯕ ꯁꯥꯟꯅꯕ ꯃꯈꯜ ꯃꯌꯥꯝ ꯑꯁꯦ ꯁꯤꯗ ꯑꯩꯅ ꯏꯟꯇꯔꯇꯦꯟꯃꯦꯟ ꯑꯣꯏꯅ ꯉꯥꯛꯇꯪ ꯅꯨꯡꯉꯥꯏꯊꯣꯛꯅꯉꯥꯏꯗꯃꯛꯇ ꯃꯇꯝ ꯑꯃ ꯀꯥꯏꯊꯣꯛꯑꯦ ꯍꯥꯏꯔꯒ ꯁꯥꯟꯅꯕ ꯑꯁꯤ ꯑꯩꯈꯣꯏ ꯇꯉꯥꯏꯐꯗꯦ ꯅꯣꯡꯃꯒꯤ ꯅꯨꯃꯤꯠ ꯑꯁꯤꯗ ꯄꯨꯡ ꯄꯨꯡꯈꯥꯏ ꯑꯃꯇ ꯑꯣꯏꯔꯁꯨ ꯄꯨꯡ ꯑꯃꯇ ꯑꯣꯏꯔꯁꯨ ꯑꯩꯅ ꯗꯦꯜꯂꯤ ꯅꯨꯡꯇꯤ ꯅꯨꯃꯤꯠ ꯈꯨꯗꯤꯡꯒꯤ ꯉꯥꯛꯇꯪ ꯉꯥꯛꯇꯪ ꯁꯥꯟꯅꯕ ꯃꯁꯤ ꯑꯩꯉꯣꯟꯗ ꯃꯤꯑꯣꯏꯕ ꯑꯃꯒꯤ ꯑꯣꯏꯅ ꯇꯉꯥꯏꯐꯗ꯭ꯔꯕ ꯏꯊꯧꯗꯥꯡ ꯑꯃꯅꯤ ꯑꯃꯅ ꯀꯔꯤ ꯃꯔꯨꯑꯣꯏꯅ ꯑꯩꯒꯤ ꯁꯥꯟꯅꯕꯒꯤꯗꯃꯛꯇ ꯑꯩ ꯁꯥꯟꯅꯗꯕ ꯌꯥꯗꯦ ꯍꯥꯏꯅ ꯑꯩꯈꯣꯏꯒꯤ ꯊꯧꯗꯥꯡ ꯑꯁꯤ ꯂꯧꯕ ꯇꯥꯔꯒꯗꯤ ꯀꯩꯗꯧꯋꯦ ꯍꯥꯏꯕ ꯃꯇꯝꯗ ꯁꯥꯟꯅꯕ ꯑꯁꯤꯅ ꯑꯩꯉꯣꯟꯗꯁꯨ ꯊꯛꯁꯤ ꯈꯥꯁꯤ ꯗꯤꯁꯤꯄ꯭ꯂꯤꯟ ꯑꯣꯖꯥ ꯒꯨꯔꯨ ꯍꯥꯏꯒꯗꯕ ꯍꯥꯏꯔꯣꯏꯗꯕ ꯑꯩꯒꯤ ꯑꯣꯖꯥꯗꯅ ꯀꯔꯤ ꯍꯥꯏꯒꯅꯤ ꯑꯩꯒꯤ ꯁꯥꯇ꯭ꯔꯗꯅ ꯀꯩ ꯍꯥꯏꯒꯅꯤ ꯑꯍꯜ ꯂꯃꯟꯗꯅ ꯀꯔꯤ ꯍꯥꯏꯒꯅꯤ ꯃꯈꯥ ꯇꯥꯕꯗꯅ ꯀꯔꯤ ꯍꯥꯏꯒꯅꯤ ꯍꯥꯏꯔꯛꯄꯁꯤꯡꯁꯦ ꯂꯣꯏꯅꯃꯛ ꯁꯥꯟꯅꯕ ꯑꯁꯤꯗꯁꯨ ꯂꯣꯏꯅ ꯇꯝꯕꯤ ꯍꯥꯏꯔꯤꯕ ꯑꯗꯨꯅ ꯌꯥꯝꯅ ꯃꯔꯨꯑꯣꯏꯕ ꯄꯣꯠꯁꯛ ꯑꯃꯅꯤ ꯁꯥꯟꯅꯕ ꯍꯥꯏꯔꯤꯕ ꯃꯁꯥꯟꯅ ꯑꯁꯤ ꯑꯗꯨꯅ ꯑꯩꯈꯣꯏꯗ ꯏꯁꯥꯗ ꯂꯥꯛꯀꯗꯕ ꯏꯁꯥꯗ ꯏꯁꯥꯗ ꯅꯣꯏ ꯆꯥꯎꯔꯛꯀꯗꯕ ꯑꯗꯒꯤ ꯆꯠꯄ ꯉꯝꯃꯛꯑꯣꯏꯗꯕ ꯑꯗꯒꯤ ꯃꯌꯥꯝ ꯂꯩꯈ꯭ꯔꯦꯗꯅ ꯍꯥꯏꯕꯗꯤ ꯇꯧꯔꯛꯀꯗꯕ ꯃꯌꯥꯝꯁꯤꯡꯁꯤ ꯑꯗꯨ ꯆꯦꯟ ꯆꯣꯡꯕ ꯇꯥꯔꯒꯗꯤ ꯆꯦꯟ ꯆꯣꯡꯕ ꯇꯥꯔꯗꯤ ꯏꯁꯥꯗ ꯐꯦꯠꯅ ꯃꯍꯥꯎꯅ ꯃꯍꯥꯎ ꯃꯔꯦꯛ ꯃꯌꯥꯝꯅ ꯀꯥꯈꯠꯂꯒ ꯇꯧꯔꯛꯛꯗꯕ ꯄꯣꯠꯁꯤꯡ ꯑꯗꯣ ꯑꯣꯏꯍꯜꯂꯛꯑꯣꯏꯕ ꯀꯔꯤꯒꯤ ꯃꯥ ꯑꯗꯨꯝ ꯆꯦꯟ ꯆꯣꯡꯗꯅ ꯀꯣꯏꯆꯠ ꯆꯠꯇꯅ ꯑꯗꯒꯤ ꯃꯌꯥꯝ ꯇꯧꯔꯕꯅꯤꯅ ꯁꯥꯟꯅꯕ ꯍꯥꯏꯁꯤꯗꯤ ꯑꯗꯨꯝ ꯆꯦꯟ ꯆꯣꯡꯉꯤꯗꯅ ꯑꯗꯨ ꯆꯦꯟ ꯆꯣꯡ ꯃꯌꯥꯝ ꯇꯧꯔꯕꯅꯤꯅꯦ ꯃꯥꯁꯤ ꯀꯕꯤꯅꯨꯡꯗ ꯃꯍꯥꯛꯁꯦ ꯃꯁꯥ ꯃꯍꯥꯎ ꯃꯌꯥꯝ ꯊꯥꯒꯠꯂꯛꯑꯔꯣꯏ ꯑꯗꯒꯤ ꯃꯥꯒꯤ ꯀꯩꯅꯣꯗ ꯂꯩꯁꯤꯜꯂꯛꯑꯅꯦꯕ ꯏꯁꯇꯦꯃꯤꯅꯥ ꯂꯩꯔꯛꯑꯅꯦꯕ ꯑꯋꯥꯕ ꯈꯪꯉꯛꯑꯔꯣꯏꯕ ꯃꯥꯁꯦ ꯃꯁꯥꯁꯤꯗ ꯊꯕꯛ ꯃꯌꯥꯝ ꯑꯃ ꯇꯧꯔꯁꯨ ꯋꯥꯕ ꯍꯥꯏꯗꯨ ꯃꯁꯥꯗ ꯂꯩꯔꯛꯑꯔꯣꯏꯕ ꯀꯔꯤꯒꯤ ꯃꯥꯒꯤ ꯍꯦꯕꯤꯠ ꯑꯃ ꯂꯩꯈ꯭ꯔꯦꯕ ꯑꯗꯨꯅ ꯃꯔꯝ ꯑꯣꯏꯗꯨꯅ ꯑꯩꯒꯤ ꯄꯨꯟꯁꯤꯁꯤꯗ ꯁꯥꯟꯅꯕ ꯍꯥꯏꯁꯤꯁꯨ ꯌꯥꯝꯅ ꯃꯔꯨꯑꯣꯏꯕ ꯄꯣꯠꯁꯛ ꯑꯃꯅꯦꯕ ꯅꯣꯡꯃꯒꯤ ꯃꯇꯝ ꯑꯁꯤꯗ ꯈꯔꯈꯛ ꯈꯔꯈꯛꯇꯤꯅꯦ ꯑꯗꯨꯝ ꯁꯥꯟꯅꯒꯗꯕꯅꯦꯕ ꯑꯗꯨꯅ ꯌꯥꯝꯅ ꯀꯥꯟꯅꯩ ꯌꯥꯝꯅ ꯀꯥꯟꯅꯩ ꯁꯥꯟꯅꯕ ꯍꯥꯏꯁꯤ ꯌꯥꯝꯅ ꯀꯥꯟꯅꯩ ꯋꯥꯈꯜ ꯅꯨꯡꯉꯥꯏꯊꯣꯛꯑꯦꯕ ꯋꯥꯈꯜꯁꯨ ꯋꯥꯈꯜ ꯑꯩꯒꯤ ꯃꯥꯏꯟ ꯐ꯭ꯔꯦꯁꯁꯨ ꯌꯥꯝ ꯑꯣꯏ ꯋꯥꯈꯜ ꯅꯨꯡꯉꯥꯏꯕ ꯇꯥꯔꯗꯤ ꯄꯨꯝꯅꯃꯛ ꯅꯨꯡꯉꯥꯏꯔꯦꯕ ꯋꯥꯈꯜꯁꯤꯅ ꯅꯨꯡꯉꯥꯏꯇꯕ ꯇꯥꯔꯗꯤ ꯀꯔꯤꯝꯇ ꯅꯨꯡꯉꯥꯏꯇ꯭ꯔꯦ ꯑꯗꯨꯅ ꯃꯔꯝ ꯑꯣꯏꯗꯅ ꯑꯩꯈꯣꯏ ꯑꯉꯥꯡ ꯑꯣꯏꯔꯁꯨ ꯑꯍꯜ ꯑꯣꯏꯔꯁꯨ ꯍꯅꯨꯕ ꯑꯣꯏꯔꯁꯨ ꯍꯅꯨꯕꯤ ꯑꯣꯏꯔꯁꯨ ꯅꯨꯡꯇꯤ ꯅꯨꯃꯤꯠ ꯈꯨꯗꯤꯡꯒꯤ ꯃꯥꯅ ꯆꯠꯄ ꯋꯥꯀꯤꯡ ꯆꯠꯄ ꯑꯗꯒꯤ ꯆꯦꯟ ꯆꯣꯡꯕ ꯑꯣꯏꯔꯁꯨ ꯈꯤꯇꯪ ꯑꯣꯏꯔꯁꯨꯅꯦ ꯀꯩꯒꯨꯝꯕ ꯈꯔꯗꯤ ꯑꯗꯨꯝ ꯇꯧꯒꯗꯕꯅꯦꯕ ꯃꯥꯁꯦ ꯑꯗꯨ ꯅꯠꯇꯕ ꯇꯥꯔꯗꯤ ꯏꯁꯥꯗ ꯁꯨꯝ ꯐꯝꯖꯤꯜꯂꯒ ꯂꯩꯕ ꯇꯥꯔꯗꯤ ꯁꯨꯝ ꯂꯩꯁꯤꯟꯕ ꯇꯥꯔꯒꯗꯤ ꯀꯔꯤꯝꯇ ꯏꯁꯥꯗ ꯆꯦꯟ ꯆꯣꯡꯗ꯭ꯔꯕ ꯁꯨꯝ ꯐꯝꯖꯤꯟꯕ ꯇꯥꯔꯗꯤ ꯏꯁꯥꯁꯦ ꯀꯩꯗꯧꯔꯛꯀꯅꯤ ꯍꯥꯏ ꯃꯇꯝꯗꯅꯦ ꯃꯍꯥꯎ ꯃꯔꯦꯛꯅ ꯊꯨꯝꯒꯠꯂꯛꯀꯅꯤ ꯑꯗꯨꯗꯒꯤ ꯗꯥꯏꯕꯤꯇꯤꯁ ꯐꯣꯝ ꯂꯥꯛꯀꯅꯤ ꯑꯗꯒꯤ ꯑꯅꯥꯕ ꯀꯌꯥ ꯂꯥꯛꯀꯅꯤ ꯑꯅꯥꯕ ꯀꯌꯥꯝ ꯂꯥꯛꯀꯅꯤ ꯆꯠꯄ ꯉꯝꯃꯛꯑꯣꯏ ꯃꯁꯥꯁꯤ ꯂꯦꯡ ꯍꯥꯏꯕ ꯉꯝꯃꯛꯑꯣꯏ ꯑꯁꯨꯝꯃꯥꯏꯅ ꯇꯧꯗꯅ ꯄ꯭ꯔꯣꯕ꯭ꯂꯦꯝ ꯃꯌꯥꯝ ꯑꯃ ꯊꯣꯛꯄ ꯌꯥꯏꯕ ꯍꯥꯏꯔꯤꯕ ꯁꯥꯟꯅꯕ ꯃꯁꯥꯟꯅꯁꯤ ꯌꯥꯎꯗꯕ ꯇꯥꯔꯗꯤ ꯑꯗꯨꯅ ꯁꯥꯟꯅꯕ ꯃꯁꯥꯟꯅꯁꯦ ꯌꯥꯎꯕꯅꯤꯅ ꯀꯩꯗꯧꯋꯦ ꯃꯉꯣꯟꯗ ꯀꯔꯤꯒꯨꯝꯕꯤ ꯏꯐꯦꯛ ꯑꯃꯇ ꯂꯥꯛꯑꯣꯏꯕ ꯑꯗꯨꯅ ꯃꯔꯨꯑꯣꯏꯕ ꯀꯩꯗꯧꯕ ꯁꯥꯟꯅꯕ ꯍꯥꯏꯔꯤꯕ ꯃꯁꯥꯟꯅꯁꯤ ꯑꯩꯈꯣꯏ ꯈꯨꯗꯤꯡꯃꯛꯁꯤ ꯈꯔ ꯈꯔꯇꯤ ꯌꯥꯎꯕ ꯗꯔꯀꯥꯔ ꯑꯣꯏ ꯍꯥꯏꯕꯗꯨ ꯍꯥꯏꯅꯤꯡꯉꯤ